ꯁꯤꯁꯦ ꯀꯂꯤꯗꯥꯁ ꯑꯣꯏꯕꯤꯔꯕ

ꯑꯣꯀꯦ ꯑꯇꯩ ꯄꯨꯂꯞ ꯆꯥꯎꯈꯤꯕꯗꯩ ꯂꯣꯛꯄ ꯂꯣꯛꯄ ꯌꯥꯕꯒꯤ ꯐꯤꯕꯝꯗ ꯂꯩꯔꯤꯕ꯭ꯔꯥ ꯂꯩꯇꯕ꯭ꯔꯥ ꯑꯥ ꯅꯣꯏꯒꯤꯗꯤ ꯂꯧ ꯀꯌꯥꯝ ꯌꯥꯝꯃꯤꯅꯣ ꯅꯣꯏꯒꯤꯗꯤ

ꯑꯗꯨꯗꯤ ꯉꯥꯒꯤꯗꯨꯁꯨ ꯉꯥ ꯃꯩꯗꯨꯁꯨ ꯄꯨꯂꯞ ꯏꯁꯤꯡ ꯄꯥꯊꯣꯛꯂꯒ ꯆꯦꯜꯂꯝꯃꯅꯤꯅꯦ ꯑꯥ ꯑꯥ ꯑꯩꯒꯤꯁꯨ ꯑꯩꯒꯤꯁꯨ ꯈꯔ ꯀꯩꯅꯣ ꯇꯧꯕꯅꯦ ꯉꯥ ꯉꯥ ꯉꯥ ꯌꯣꯛꯄꯅꯦ ꯉꯥ ꯃꯩꯁꯨ ꯄꯨꯂꯞ ꯆꯦꯟꯊꯣꯛꯈ꯭ꯔꯦꯅꯦ ꯑꯩꯁꯨ

ꯑꯗꯣ ꯏꯁꯤꯡ ꯆꯥꯎꯕꯗ ꯀꯩꯀꯩ ꯀꯩꯀꯩꯗꯤ ꯊꯥꯕ ꯌꯥꯕ ꯖꯥꯠꯅꯣ ꯏꯁꯤꯡ ꯆꯥꯎꯕꯒꯤꯁꯦ ꯏꯁꯤꯡ ꯑꯥ ꯑꯗꯣ ꯏꯁꯤꯡꯁꯤꯕꯨ ꯀꯌꯥꯝ ꯑꯥ ꯅꯣꯡꯁꯤꯁꯨ ꯇꯥꯕꯁꯨ ꯂꯦꯞꯇꯦꯅꯦ ꯍꯧꯖꯤꯛꯁꯦ ꯑꯗꯨꯅ ꯑꯗꯨꯅ ꯏꯁꯤꯡꯁꯦ ꯑꯗꯨꯝ ꯇꯨꯔꯦꯟꯒꯤ ꯏꯁꯤꯡꯁꯦ ꯑꯗꯨꯝ ꯆꯥꯎꯈꯠꯂ ꯂꯩꯔꯦ ꯑꯗꯨꯅ ꯕꯦꯔꯥ ꯄꯨꯔꯥ ꯀꯥꯔꯦꯅꯦ ꯍꯟꯇꯛꯀꯤ ꯂꯧ ꯍꯟꯗꯛꯇꯤ ꯂꯧꯁꯤꯗꯤ

ꯃꯌꯥꯝꯒꯤ ꯍꯧꯖꯤꯛꯁꯦ ꯃꯌꯥꯝ ꯈꯟꯅꯔꯒ ꯀꯩꯅꯣ ꯒꯣꯃꯦꯟꯗꯔ ꯀꯩꯅꯣ ꯑꯩꯈꯣꯏ ꯂꯧꯎꯕ ꯃꯌꯥꯝ ꯈꯟꯅꯔꯒ ꯀꯩꯀꯩꯅꯣ ꯈꯔ ꯀꯝꯄꯦꯟꯁꯦꯁꯟ ꯈꯔ ꯐꯪꯅꯕ ꯈꯣꯠꯅꯕ ꯊꯕꯛ ꯈꯔ ꯇꯧꯕ ꯇꯧꯁꯤꯅꯦ ꯑꯗꯨꯃꯥꯏꯅ ꯑꯗꯨ ꯑꯣꯏꯔꯗꯤ ꯈꯤꯇꯪꯗ ꯑꯣꯏꯔꯁꯨ

ꯍꯣꯏ ꯑꯗꯨꯅꯦ ꯑꯗꯨꯅ ꯒ꯭ꯌꯥꯟ ꯇꯥꯗꯦ ꯃꯣꯏꯒꯤ ꯁꯞꯄꯣꯠ ꯌꯥꯎꯗꯅꯗꯤ ꯑꯩꯈꯣꯏꯅꯗꯤ ꯑꯦ ꯑꯃ ꯊꯣꯛꯂꯒ ꯍꯦꯛꯇ ꯇꯧꯔꯨ ꯌꯥꯕ ꯄꯣꯠ ꯅꯠꯇꯦꯗ ꯑꯗꯨꯅ ꯑꯗꯨꯅ ꯃꯣꯏꯗꯩꯁꯨ ꯈꯤꯇꯪ ꯀꯩꯀꯩ ꯊꯕꯛ ꯀꯩꯀꯩ ꯄꯥꯏꯈꯠꯄ ꯌꯥꯕꯒꯦ ꯑꯥ ꯑꯥ ꯍꯟꯗꯛ ꯏꯁꯤꯡ ꯆꯥꯎꯈ꯭ꯔꯁꯨ ꯃꯊꯪ ꯆꯍꯤꯗꯗꯤ ꯏꯁꯤꯡ ꯆꯥꯎꯈ꯭ꯔꯁꯨ ꯏꯊꯩ ꯂꯧꯈꯣꯡꯗꯣ ꯑꯥ ꯃꯥꯏ ꯏꯊꯩ ꯂꯧꯈꯣꯡꯗꯨ ꯐꯖꯅ ꯁꯦꯝꯅꯕ ꯍꯥꯏꯇꯥꯔꯦ ꯃꯈꯣꯏꯗꯁꯨ ꯈꯔ ꯍꯥꯏꯕꯅꯗꯤ ꯈꯔ ꯊꯝꯃꯤ ꯑꯗꯨꯒ ꯁꯤ ꯃꯌꯥꯝ ꯇꯥꯅꯔꯒ ꯀꯩꯀꯩ ꯇꯧꯕ ꯌꯥꯕꯒꯦ ꯍꯥꯏꯕꯗꯨꯁꯨ ꯈꯟꯅꯁꯤ ꯑꯥ ꯑꯥ ꯃꯌꯥꯝ ꯂꯣꯏꯅ ꯈꯟꯅꯔꯒ ꯍꯌꯦꯡ ꯍꯌꯦꯡ ꯍꯪꯆꯤꯠꯁꯤ ꯈꯔ ꯂꯩꯔꯒꯁꯨ ꯅꯣꯡ ꯅꯤꯅꯤ ꯂꯩꯔꯒꯁꯨ ꯃꯤꯇꯤꯡ ꯑꯃ ꯀꯧꯔꯒ ꯃꯌꯥꯝ ꯇꯧꯁꯤ ꯈꯣꯠꯁꯤꯅꯗꯤ ꯑꯥ ꯅꯠꯇ꯭ꯔꯗꯤ ꯂꯧꯗꯒꯤ ꯍꯤꯡꯕꯅꯤꯅꯀꯣ ꯑꯩꯈꯣꯏꯁꯨ ꯂꯧ ꯂꯣꯛꯂꯛꯇ꯭ꯔ ꯀꯥꯟꯗꯗꯤ ꯄꯨꯔꯥ ꯑꯋꯥꯕ ꯑꯃ ꯑꯣꯏꯗꯣꯏꯅꯦꯕ ꯍꯣꯏ ꯍꯣꯏ ꯍꯣꯏ ꯍꯣꯏ ꯐꯔꯦ ꯑꯗꯨꯗꯤ ꯑꯗꯨ ꯃꯇꯝꯗꯨꯗ ꯋꯥꯔꯤ ꯁꯥꯟꯅꯔ ꯈꯟꯅꯔꯁꯤ ꯍꯣꯏ ꯐꯔꯦ ꯐꯔꯦ ꯍꯣꯏ ꯎꯝ ꯊꯝꯃꯒꯦ ꯊꯝꯃꯒꯦ